ꯒꯨꯍꯥꯗꯒꯤ ꯑꯩꯍꯥꯛꯅ ꯊꯧꯔꯤ ꯑꯃꯗꯤ ꯕꯥꯜꯇꯤꯟ ꯁꯤꯖꯤꯟꯅꯗꯨꯅ ꯏꯁꯤꯡ ꯁꯣꯛꯏ ꯑꯃꯁꯨꯡ ꯏꯂꯦꯛꯇ꯭ꯔꯤꯛ ꯃꯣꯇꯣꯔ ꯁꯤꯖꯤꯟꯅꯗꯨꯅ ꯒꯨꯍꯥꯗꯒꯤ ꯏꯁꯤꯡ ꯄꯝ ꯃꯇꯦꯡꯒꯤ ꯏꯁꯤꯡ ꯆꯤꯡꯈꯠꯂꯒ ꯁꯤꯖꯤꯟꯅꯕꯁꯨ ꯌꯥꯏ